ꯑꯩꯅ ꯑꯉꯥꯡ ꯑꯣꯏꯔꯤꯀꯥꯟꯗ ꯌꯥꯝ ꯀꯟꯅ ꯍꯧꯅ ꯅꯣꯛꯅꯤꯡꯅ ꯑꯗꯨꯒꯨꯝꯕ ꯅꯣꯛꯅꯤꯡꯅ ꯄꯥꯈꯤꯕ ꯂꯤꯏꯔꯤꯛ ꯈꯔꯗꯤ ꯐꯥꯎꯖꯈꯤꯗꯦ ꯑꯩꯉꯣꯟꯗ ꯌꯥꯝ ꯀꯟꯅ ꯅꯣꯛꯅꯤꯡꯕ ꯂꯥꯏꯔꯤꯛꯇꯤ ꯊꯣꯏꯅ ꯑꯩꯉꯣꯟꯗ ꯂꯩꯈꯤꯗꯦ ꯌꯥꯝꯀꯟꯅ ꯅꯣꯛꯅꯤꯡꯕ ꯑꯗꯨꯒꯨꯝꯕ ꯂꯥꯏꯔꯤꯛꯇꯤ ꯑꯩ ꯄꯥꯈꯤꯗ꯭ꯔꯤ ꯑꯗꯨꯒ ꯑꯇꯣꯞ ꯑꯇꯣꯞꯄ ꯂꯥꯏꯔꯤꯛ ꯅꯣꯕꯦꯜ ꯑꯗꯨꯒꯨꯝꯕꯗꯤ ꯄꯥꯏ ꯑꯗꯨꯒ ꯅꯣꯕꯦꯜ ꯑꯇꯣꯞꯄꯗꯨꯗ ꯑꯩꯅ ꯄꯥꯈꯤꯕꯗꯨꯗ ꯊꯣꯏꯅ ꯅꯣꯛꯅꯤꯡꯕ ꯑꯗꯨꯒꯨꯝꯕ ꯃꯇꯥꯡꯒꯤ ꯑꯣꯏꯕ ꯂꯥꯏꯔꯤꯛ ꯑꯗꯨꯒꯨꯝꯕꯗꯤ ꯌꯥꯎꯈꯤꯗꯦ